ꯍꯜꯂꯣ ꯂꯤꯟꯊꯣꯏ ꯑꯩꯅ ꯃꯤꯁꯣꯗꯒꯤ ꯂꯤꯞꯁꯇꯤꯛ ꯁꯦꯠ ꯑꯃ ꯀꯛꯑꯦꯕ ꯑꯗꯣ ꯑꯩꯅ ꯀꯛꯈꯤꯕ ꯃꯆꯨꯗꯨ ꯑꯣꯏꯗꯕ ꯑꯇꯣꯞꯄ ꯑꯃ ꯑꯣꯏꯅ ꯂꯥꯛꯄꯋꯥꯅꯤ ꯁꯤꯖꯤꯟꯅꯕꯗꯁꯨ ꯌꯥꯝ ꯅꯨꯡꯉꯥꯏꯇꯕ